ꯊꯧꯕꯥꯜ ꯖꯤꯜꯂꯥꯗ ꯑꯩꯈꯣꯏ ꯑꯆꯧ ꯑꯆꯧꯕ ꯃꯍꯩ ꯂꯣꯏꯁꯪꯁꯤꯡ ꯂꯩꯇꯦ ꯁꯝꯅ ꯍꯥꯏꯔꯕꯗ ꯊꯧꯕꯥꯜ ꯖꯤꯜꯂꯥ ꯍꯥꯏꯔꯤꯕ ꯖꯤꯜꯂꯥ ꯑꯁꯤꯗ ꯌꯨꯅꯤꯕꯔꯁꯤꯇꯤꯒꯤ ꯏꯁꯇꯦꯖꯇ ꯃꯍꯩ ꯂꯣꯏꯁꯪ ꯂꯩꯇꯦ ꯑꯦꯟ ꯑꯥꯏ ꯇꯤꯒꯨꯝꯕ ꯑꯗꯒꯤ ꯑꯥꯏ ꯑꯥꯏ ꯇꯤꯒꯤ ꯂꯝꯗ ꯑꯗꯒꯤ ꯃꯦꯗꯤꯀꯦꯜꯒꯤ ꯀꯣꯂꯦꯖ ꯑꯩꯈꯣꯏ ꯊꯧꯕꯥꯜ ꯖꯤꯜꯂꯥ ꯑꯁꯤꯗ ꯑꯝꯇ ꯂꯩꯇꯦ ꯑꯗꯨꯒ ꯁꯝꯅ ꯍꯥꯏꯔꯕꯗ ꯑꯩꯈꯣꯏ ꯊꯧꯕꯥꯜꯒꯤ ꯏꯊꯩ ꯂꯧꯈꯣꯡ ꯏꯔꯤꯒꯦꯁꯟ ꯏꯊꯩ ꯂꯧꯈꯣꯡꯒꯤ ꯐꯤꯕꯝꯁꯦ ꯌꯥꯝꯅ ꯐꯠꯇꯦ ꯑꯗꯨꯒ ꯂꯝꯕꯤ ꯊꯣꯡꯁꯨ ꯈꯤꯇꯪ ꯅꯨꯡꯉꯥꯏꯇꯦ ꯂꯝꯕꯤꯁꯦ ꯁꯦꯝꯕꯤꯔꯝꯃꯒ ꯆꯍꯤ ꯇꯔꯦꯠ ꯅꯤꯄꯥꯟꯃꯨꯛ ꯂꯩꯔꯒ ꯂꯝꯕꯤ ꯁꯦꯝꯕꯒꯤ ꯊꯕꯛ ꯑꯩꯈꯣꯏ ꯊꯧꯕꯥꯜ ꯖꯤꯜꯂꯥ ꯑꯁꯤꯗ ꯑꯗꯨꯝ ꯇꯧꯋꯤ ꯆꯍꯤ ꯍꯥꯏꯗꯤ ꯊꯧꯕꯥꯜ ꯖꯤꯜꯂꯥꯒꯤ ꯂꯝꯕꯤ ꯊꯣꯡꯁꯦ ꯈꯤꯇꯪ ꯅꯨꯡꯉꯥꯏꯇꯦ ꯃꯁꯤ ꯑꯩꯈꯣꯏꯒꯤ ꯖꯤꯜꯂꯥ ꯑꯁꯤꯅ ꯃꯥꯏꯌꯣꯛꯅꯔꯤꯕꯁꯦ ꯂꯝꯕꯤ ꯊꯣꯡ ꯃꯍꯩ ꯂꯣꯏꯁꯪꯁꯤꯡ ꯑꯃꯁꯨꯡ ꯏꯁꯤꯡ ꯅꯨꯡꯁꯤꯠꯀꯤ ꯐꯤꯕꯝ ꯑꯁꯦ ꯌꯥꯝꯅ ꯃꯥꯏꯌꯣꯛꯅꯔꯤ ꯏꯁꯤꯡꯁꯦ ꯃꯇꯥꯡ ꯆꯥꯅ ꯃꯇꯝ ꯆꯥꯅ ꯏꯊꯩ ꯂꯧꯈꯣꯡꯁꯦ ꯗ꯭ꯔꯦꯅꯦꯖ ꯄꯦꯁꯟꯒꯤ ꯃꯐꯝꯁꯦ ꯌꯥꯝꯅ ꯃꯣꯠꯁꯤꯟꯕꯒꯨꯝ ꯌꯧꯋꯤ ꯃꯁꯤ ꯖꯤꯜꯂꯥ ꯑꯁꯤꯒꯤ ꯄ꯭ꯔꯖꯥꯁꯤꯡꯅ ꯅꯠꯇ꯭ꯔꯒ ꯃꯊꯛ ꯊꯣꯡꯕꯁꯤꯡꯅ ꯌꯦꯡꯁꯤꯟꯕꯤꯔꯒ ꯃꯁꯤ ꯑꯐꯕ ꯍꯥꯏꯗꯤ ꯖꯤꯜꯂꯥ ꯑꯃ ꯑꯣꯏꯍꯟꯕꯒꯤ ꯖꯤꯜꯂꯥ ꯑꯃ ꯑꯣꯏꯍꯟꯅꯤꯡꯉꯤ